ꯍꯂꯣ ꯑꯣ ꯁꯤꯕꯣ ꯀꯛꯆꯤꯡꯒꯤ ꯕꯖꯥꯔꯒꯤ ꯗꯨꯀꯥꯅ ꯅꯝꯕꯔꯔꯣ ꯀꯩꯅꯣꯅꯤ ꯃꯅꯥ ꯃꯁꯤꯡ ꯍꯥꯏꯇꯥꯔꯦ ꯁꯣꯏꯕꯨꯝꯒꯨꯝꯕ ꯁꯣꯏꯕꯨꯝꯁꯤꯕꯨ ꯍꯧꯖꯤꯛꯄꯨ ꯀꯦꯖꯤꯗ ꯀꯌꯥ ꯂꯩꯒꯦ ꯆꯥꯃꯒ ꯅꯤꯐꯨ ꯍꯧꯖꯤꯛ ꯍꯩꯔꯤꯕꯣꯞ ꯂꯩꯕ꯭ꯔꯣ ꯍꯩꯔꯤꯕꯣꯞꯁꯤ ꯄꯤꯁꯇ ꯀꯌꯥ ꯀꯌꯥ ꯀꯩꯅꯣ ꯇꯧꯢ ꯑꯗꯒꯤ ꯀꯛꯆꯤꯡ ꯕꯣꯔꯥꯗꯤ ꯂꯩꯒꯗ꯭ꯔ ꯑꯣ ꯕꯣꯔꯥ ꯀꯛꯆꯤꯡ ꯕꯣꯔꯥ ꯍꯥꯢꯅ ꯈꯪꯅꯕ ꯍꯋꯥꯏ ꯃꯪꯒꯟꯗ ꯇꯣꯠꯂꯒ ꯇꯧꯕꯤ ꯊꯥꯗꯕꯤꯗꯣ ꯑ ꯑꯗꯒꯤ ꯍꯋꯥꯏ ꯑꯉꯥꯡꯒꯤ ꯐꯤꯔꯣꯜꯗꯤ ꯊꯝꯕ꯭ꯔꯣ ꯑ ꯅꯪꯒꯤ ꯅꯥꯀꯟꯗ ꯑꯣ ꯅꯪꯒꯤ ꯅꯁꯥꯒꯤꯗꯗꯤ ꯒꯂꯥꯃꯥꯟꯈꯛꯇꯅꯦꯕ ꯊꯝꯃꯤꯁꯦ ꯑꯗꯨꯗꯒꯤ ꯆꯅꯥ ꯑꯉꯧꯕ ꯅꯨꯡꯍꯋꯥꯏ ꯑꯉꯧꯕ ꯑꯗꯨꯝꯕꯗꯤ ꯂꯩꯒꯗ꯭ꯔꯥ ꯂꯣꯏ ꯂꯩꯅꯤ ꯂꯩꯅꯤꯌꯦ ꯏꯅꯛ ꯅꯛꯅꯩꯌꯦ ꯑꯗꯨ ꯄꯨꯟꯅ ꯂꯧꯔꯗꯤ ꯔꯦꯠ ꯈꯔ ꯌꯦꯡ ꯌꯥꯕ꯭ꯔꯣ ꯑꯩꯈꯣꯏꯁꯨ ꯈꯨꯊꯥꯡ ꯌꯣꯟꯗꯧꯅꯤ ꯑ ꯄꯨꯡ ꯗꯨꯀꯥꯟꯗꯣ ꯄꯨꯡ ꯀꯌꯥꯗꯩꯅ ꯀꯌꯥꯐꯥꯎ ꯍꯥꯡꯒꯦ ꯀꯌꯥꯗ ꯂꯣꯟꯕ ꯄꯨꯡ ꯃꯉꯥ ꯄꯨꯡ ꯃꯉꯥꯐꯥꯎ ꯃꯔꯛꯁꯨ ꯑꯗꯨꯝ ꯍꯥꯡꯕ ꯅꯠꯇ꯭ꯔꯣ ꯑꯣ ꯑꯗꯨꯗꯤ ꯗꯨꯀꯥꯟ ꯍꯥꯡꯕ ꯃꯇꯝꯗꯨꯗ ꯑꯩ ꯁꯣꯏꯗꯅ ꯂꯥꯛꯑꯒꯦ ꯐꯔꯦ ꯐꯔꯦ ꯊꯝꯃꯦ ꯑꯩ ꯂꯥꯛꯀꯗꯧꯕ ꯃꯇꯝꯗꯣ ꯀꯩꯅꯣ ꯇꯧꯔꯒ ꯑꯩ ꯍꯥꯏꯔꯛꯑꯒꯦ